ꯑꯩꯍꯥꯛꯀꯤ ꯑꯀꯣꯝꯕ ꯃꯇꯝꯗ ꯑꯩꯅ ꯑꯩ ꯑꯩꯈꯣꯏꯒꯤ ꯁꯣꯞꯄꯤꯡꯁꯨ ꯄꯥꯝꯖꯕꯅꯤꯅ ꯁꯣꯞꯄꯤꯡ ꯑꯣ ꯑꯦꯐꯇ ꯆꯪꯉꯒ ꯐꯤꯔꯣꯜ ꯁꯣꯞꯄꯤꯡ ꯇꯧꯖꯕ ꯑꯗꯨ ꯑꯃ ꯇꯧꯔꯦ ꯑꯗꯨꯒ ꯃ꯭ꯌꯨꯖꯤꯛ ꯄꯥꯝꯖꯕꯅꯤꯅ ꯏꯁꯩ ꯃꯈꯜ ꯃꯈꯜꯒꯤ ꯏꯁꯩ ꯇꯥꯔꯒ ꯃꯇꯝ ꯂꯦꯟꯖꯕ ꯑꯁꯦ ꯑꯩ ꯇꯧꯖꯩ